ꯑꯩꯅ ꯗꯨꯀꯥꯟꯗꯒꯤ ꯖꯤꯟꯁ ꯈꯣꯡꯒ꯭ꯔꯥꯎ ꯑꯃ ꯂꯩꯔꯨꯏ ꯍꯥꯏꯔꯤꯕ ꯖꯤꯟ ꯈꯣꯡꯒ꯭ꯔꯥꯎ ꯑꯁꯤꯒꯤ ꯃꯃꯤꯡꯅ ꯖꯔꯥ ꯀꯧꯏ ꯃꯥꯒꯤ ꯄ꯭ꯔꯥꯏꯁꯅ ꯋꯥꯟ ꯂꯤꯁꯤꯡ ꯑꯃꯒ ꯆꯥꯇꯔꯦꯠꯀ ꯌꯥꯡꯈꯩꯅꯤ ꯍꯥꯏꯔꯤꯕ ꯖꯤꯟ ꯈꯣꯡꯒ꯭ꯔꯥꯎ ꯑꯁꯤ ꯑꯩꯅ ꯁꯤꯖꯤꯟꯅꯕ ꯃꯇꯝꯗ ꯈꯨꯗꯣꯡꯆꯥꯗꯕ ꯈꯔ ꯊꯦꯡꯅꯩ ꯍꯥꯏꯔꯤꯕ ꯈꯨꯗꯣꯡꯆꯥꯗꯕꯁꯤꯡ ꯑꯁꯤꯗꯤ ꯖꯤꯟ ꯈꯣꯡꯒ꯭ꯔꯥꯎ ꯑꯁꯤ ꯑꯩꯅ ꯁꯦꯠꯄ ꯃꯇꯝꯗ ꯈ꯭ꯋꯥꯡ ꯈꯔꯁꯦ ꯈꯔ ꯂꯨꯁ ꯑꯣꯏ ꯑꯗꯨꯗꯒꯤ ꯖꯤꯟ ꯑꯁꯤ ꯁ꯭ꯇꯔꯦꯆꯦꯕꯜ ꯑꯣꯏꯗꯕ ꯃꯔꯝꯅ ꯑꯩꯅ ꯒꯥꯔꯤꯒꯨꯝꯕ ꯊꯧꯕ ꯃꯇꯝꯗ ꯌꯥꯝꯅ ꯑꯟꯀꯝꯐꯣꯔꯇꯦꯕꯜ ꯑꯣꯏ ꯖꯤꯟ ꯑꯁꯤ ꯑꯩꯒꯤ ꯁꯥꯏꯖꯀ ꯂꯦꯡꯕꯨꯗꯤ ꯆꯞ ꯆꯥꯔꯒꯁꯨ ꯖꯤꯟ ꯑꯁꯤ ꯁ꯭ꯇꯔꯦꯆꯦꯕꯜ ꯑꯣꯏꯗꯕꯅꯤꯅ ꯑꯩꯉꯣꯟꯗ ꯅꯨꯡꯉꯥꯏꯇꯕ ꯈꯔꯗꯤ ꯐꯥꯎꯏ ꯆꯠꯄ ꯃꯇꯝꯗꯁꯨ ꯑꯃꯗꯤ ꯈ꯭ꯋꯥꯡ ꯂꯨꯁ ꯑꯣꯏꯕ ꯑꯁꯤꯅ ꯃꯔꯝ ꯑꯣꯏꯔꯒ ꯄꯦꯇꯤ ꯁꯤꯖꯤꯟꯅꯗꯕ ꯇꯉꯥꯏ ꯐꯗꯅ ꯌꯥꯗꯦ ꯅꯠꯇ꯭ꯔꯕꯗꯤ ꯈ꯭ꯋꯥꯡꯁꯦ ꯑꯗꯨꯝ ꯀꯣꯝꯃꯤ ꯑꯃꯗꯤ ꯖꯤꯟ ꯈꯣꯡꯒ꯭ꯔꯥꯎ ꯑꯁꯤ ꯆꯦꯟ ꯑꯁꯤ ꯈꯔ ꯅꯨꯡꯉꯥꯏꯕ ꯋꯥꯠꯂꯤ ꯆꯦꯟꯁꯦ ꯍꯦꯛ ꯆꯤꯡꯈꯠ ꯆꯤꯡꯊ ꯇꯧꯕ ꯑꯁꯤꯗ ꯐꯖꯅ ꯁ꯭ꯃꯨꯠ ꯑꯣꯏꯅ ꯆꯠꯄꯁꯨ ꯑꯣꯏꯕ ꯋꯥꯠꯂꯤ ꯆꯠꯄ ꯑꯣꯏꯗꯦ ꯑꯃꯗꯤ ꯖꯤꯟꯒꯤ ꯆꯦꯟ ꯑꯁꯦ ꯂꯣꯛ ꯂꯩꯕ ꯑꯗꯣ ꯂꯩꯇꯦ ꯑꯃꯗꯤ ꯖꯤꯟ ꯈꯣꯡꯒ꯭ꯔꯥꯎ ꯑꯁꯤꯒꯤ ꯃꯇꯣꯟ ꯑꯁꯤꯗ ꯂꯪ ꯈꯔ ꯍꯦꯟꯗꯣꯔꯛꯇꯨꯅ ꯂꯩꯔꯝꯃꯤ ꯑꯩꯅ ꯂꯩꯔꯛꯄ ꯃꯇꯝꯗ ꯃꯁꯤꯅ ꯇꯥꯛꯄꯗꯤ ꯃꯈꯣꯏꯅ ꯁꯦꯝꯃꯛꯄ ꯃꯇꯝꯗ ꯌꯥꯝꯅ ꯐꯖꯅ ꯁꯦꯝꯃꯛꯄ ꯑꯣꯏꯗꯕ꯭ꯔꯥ ꯍꯥꯏꯅ ꯈꯜꯂꯤ ꯑꯃꯗꯤ ꯖꯤꯟ ꯈꯣꯡꯒ꯭ꯔꯥꯎ ꯑꯁꯦ ꯈꯔ ꯄꯣꯛꯀꯦꯠꯁꯦ ꯇꯨꯡꯂꯣꯝꯗ ꯄꯥꯟꯗꯦ ꯃꯥꯡꯂꯣꯝꯗ ꯑꯅꯤꯈꯛ ꯄꯥꯜꯂꯤ ꯑꯇꯣꯞꯄ ꯈꯣꯡꯒ꯭ꯔꯥꯎꯗꯗꯤ ꯇꯨꯡꯂꯣꯝꯗꯁꯨ ꯄꯥꯜꯂꯤ ꯍꯥꯏꯔꯤꯕ ꯖꯤꯟ ꯈꯣꯡꯒ꯭ꯔꯥꯎ ꯑꯁꯤꯗꯤ ꯄꯣꯛꯀꯦꯠ ꯇꯨꯡꯒꯤ ꯄꯣꯛꯀꯦꯠ ꯑꯅꯤꯗꯤ ꯄꯥꯜꯂꯝꯗ꯭ꯔꯦ ꯑꯃꯗꯤ ꯃꯥꯡꯒꯤ ꯄꯣꯛꯀꯦꯠ ꯑꯅꯤꯁꯤ ꯑꯁꯤ ꯄꯥꯜꯂꯤ ꯍꯥꯏꯕꯕꯨ ꯑꯅꯤ ꯑꯁꯤꯁꯨ ꯌꯥꯝ ꯀꯟꯅ ꯂꯨꯊꯕ ꯑꯣꯏꯗꯦ ꯃꯁꯤꯅ ꯃꯔꯝ ꯑꯣꯏꯔꯒ ꯑꯩꯅ ꯄꯔꯁ ꯑꯗꯨꯗꯒꯤ ꯑꯩꯒꯤ ꯃꯣꯕꯥꯏꯜ ꯍꯥꯞꯄ ꯃꯇꯝꯗ ꯅꯨꯡꯉꯥꯏꯕ ꯋꯥꯠꯂꯤ ꯑꯃꯗꯤ ꯄꯣꯛꯀꯦꯠ ꯑꯁꯤ ꯇꯨꯡꯗ ꯄꯥꯜꯂꯝꯕ ꯇꯨꯡꯗꯁꯨ ꯄꯥꯜꯂꯝꯕ ꯇꯥꯔꯒꯗꯤ ꯑꯩꯉꯣꯟꯗ ꯄꯣꯠ ꯆꯩ ꯍꯥꯞꯐꯝꯗ ꯍꯦꯟꯅ ꯁ꯭ꯄꯦꯁ ꯌꯥꯝꯅ ꯐꯪꯉꯝꯕꯁꯨ ꯌꯥꯏ ꯍꯥꯏꯔꯤꯕ ꯖꯤꯟ ꯈꯣꯡꯒ꯭ꯔꯥꯎ ꯑꯁꯤ ꯁ꯭ꯄꯦꯁ ꯄꯣꯛꯀꯦꯠ ꯃꯃꯥꯡꯗ ꯑꯅꯤꯈꯛ ꯄꯥꯜꯂꯝꯕꯅ ꯑꯩꯉꯣꯟꯗ ꯈꯨꯗꯣꯡ ꯆꯥꯗꯕ ꯑꯃꯁꯨ ꯊꯦꯡꯅꯍꯜꯂꯤ ꯑꯁꯨꯒꯨꯝꯅ ꯃꯃꯟꯁꯨ ꯈꯔ ꯇꯥꯡꯏ ꯑꯃꯗꯤ ꯍꯥꯏꯔꯤꯕ ꯖꯤꯟ ꯈꯣꯡꯒ꯭ꯔꯥꯎ ꯑꯁꯤ ꯑꯁꯨꯝꯅ ꯂꯩꯔꯛꯈꯤ